ꯇꯥꯡ ꯇꯔꯥꯇꯔꯨꯛ ꯊꯥ ꯑꯅꯤ ꯏꯪ ꯂꯤꯁꯤꯡ ꯑꯃꯒ ꯆꯃꯥꯄꯜꯒ ꯃꯧꯗ꯭ꯔꯥꯒ ꯅꯤꯄꯥꯜ ꯇꯥꯡ ꯇꯔꯥ ꯊꯥ ꯑꯍꯨꯝ ꯏꯪ ꯂꯤꯁꯤꯡ ꯑꯅꯤꯒ ꯇꯔꯨꯛ ꯇꯥꯡ ꯑꯍꯨꯝ ꯊꯥ ꯇꯔꯦꯠ ꯏꯪ ꯂꯤꯁꯤꯡ ꯑꯅꯤꯒ ꯇꯔꯥꯃꯉꯥ ꯇꯥꯡ ꯃꯥꯄꯜ ꯊꯥ ꯅꯤꯄꯥꯜ ꯏꯪ ꯂꯤꯁꯤꯡ ꯑꯅꯤꯒ ꯀꯨꯟ ꯇꯥꯡ ꯀꯨꯟꯍꯨꯝꯗꯣꯏ ꯊꯥ ꯇꯔꯥꯅꯤꯊꯣꯏ ꯏꯪ ꯂꯤꯁꯤꯡ ꯑꯅꯤꯒ ꯀꯨꯟꯍꯨꯝꯗꯣꯏ